ꯁ꯭ꯋꯤꯃꯤꯡ ꯏꯔꯣꯏꯕꯁꯦ ꯌꯥꯝꯅ ꯀꯥꯟꯅꯕ ꯍꯛꯆꯥꯡ ꯁꯥꯖꯦꯜ ꯑꯃꯅꯦ ꯑꯩꯈꯣꯏꯅ ꯏꯔꯣꯏꯕꯁꯦ ꯍꯥꯏꯗꯤ ꯑꯩꯈꯣꯏ ꯏꯁꯥꯗꯗꯤ ꯀꯦꯅꯣ ꯄ꯭ꯔꯦꯁꯔꯒꯨꯝꯕ ꯌꯥꯝꯅ ꯄꯤꯗꯕ ꯌꯥꯝꯅ ꯅꯨꯡꯉꯥꯏꯅ ꯇꯧꯕ ꯌꯥꯕ ꯍꯛꯆꯥꯡ ꯁꯥꯖꯦꯜ ꯃꯈꯜ ꯑꯃꯅꯦ ꯑꯩꯅ ꯉꯁꯤꯐꯥꯎꯗ ꯑꯗꯨꯝ ꯁꯨꯃꯤꯡ ꯇꯧꯖꯔꯛꯄ ꯏꯔꯣꯏ ꯏꯔꯣꯏꯔꯛꯄꯗ ꯑꯩꯉꯣꯟꯗ ꯈ꯭ꯋꯥꯏꯗꯒꯤ ꯈꯨꯗꯣꯡꯆꯥꯗꯕ ꯍꯥꯏꯗꯤ ꯈꯨꯗꯣꯡꯆꯥꯗꯕ ꯃꯑꯣꯡ ꯑꯃꯗ ꯏꯔꯣꯏꯕꯒꯤ ꯃꯑꯣꯡ ꯑꯃ ꯍꯥꯏꯔꯒꯗꯤ ꯕꯦꯛꯁ꯭ꯇ꯭ꯔꯣꯛ ꯍꯥꯏꯗꯤ ꯃꯅꯤꯡꯗ ꯀꯦꯅꯣ ꯇꯧꯔꯒ ꯏꯔꯣꯏꯕꯁꯦ ꯁꯤꯁꯦ ꯑꯣꯏꯗꯣꯏꯅꯦ ꯍꯩꯔꯒꯕꯨꯗꯤ ꯈ꯭ꯋꯥꯏꯗꯒꯤ ꯅꯨꯡꯉꯥꯏꯕ ꯌꯥꯝꯅ ꯂꯥꯏꯕ ꯑꯃꯗꯤ ꯑꯣꯏꯕ ꯑꯗꯨꯕꯨ ꯑꯩꯒꯤ ꯑꯣꯏꯅꯗꯤ ꯈꯔ ꯑꯩꯉꯣꯟꯗ ꯈꯤꯇꯪ ꯈꯨꯗꯣꯡꯆꯥꯗꯕ ꯑꯃꯗꯤ ꯑꯣꯏꯖꯩ ꯑꯗꯣ ꯑꯗꯨꯝ ꯍꯧꯖꯤꯛꯐꯥꯎꯗ ꯑꯗꯨꯝ ꯇꯝꯗꯤ ꯇꯝꯃꯤ ꯈꯔ ꯂꯩꯔꯒꯗꯤ ꯌꯥꯝꯅ ꯅꯨꯡꯉꯥꯏꯔꯛꯄꯁꯨ ꯌꯥꯏ ꯑꯗꯣ ꯍꯥꯏꯕꯗꯤ ꯏꯔꯣꯏꯔꯤꯛꯥꯟꯗ ꯍꯥꯏꯗꯤ ꯁꯣꯔ ꯍꯣꯟꯕꯗ ꯏꯁꯤꯡ ꯆꯪꯈꯤꯗ꯭ꯔꯥ ꯀꯥꯏꯅ ꯑꯩꯉꯣꯟꯗ ꯈꯤꯇꯪ ꯄꯥꯈꯠꯆꯕ ꯑꯃ ꯐꯥꯎꯕ ꯑꯗꯨꯃꯥꯏꯅ ꯇꯧꯋꯦ ꯕꯦꯛꯁ꯭ꯇꯣꯛ ꯂꯣꯏꯕꯁꯦ ꯑꯗꯨꯒ ꯋꯥꯕ ꯑꯃ ꯑꯇꯣꯞꯄ ꯋꯥꯕ ꯑꯃ ꯍꯥꯏꯔꯒꯗꯤ ꯉꯁꯥꯏꯒꯤ ꯀꯩꯅꯣꯗ ꯏꯔꯣꯏꯕꯀꯥꯟꯗ ꯃꯌꯥꯏꯗ ꯃꯤꯠꯂꯦꯟꯗ ꯂꯣꯏꯕꯀꯥꯟꯗ ꯁꯦꯠ ꯍꯥꯏꯗꯤ ꯀꯩꯅꯣꯒꯨꯝꯕ ꯍꯟ ꯍꯥꯏꯗꯤ ꯂꯦꯞꯇꯕꯤꯗ ꯁꯦꯠꯁꯦ ꯑꯅꯤꯒꯨꯝꯕ ꯂꯣꯏꯔꯛꯄꯀꯥꯟꯗ ꯈꯤꯇꯪ ꯋꯥꯏꯌꯦ ꯑꯗꯨꯃꯥꯏꯅ ꯇꯧꯋꯦ ꯑꯗꯨꯒ ꯀꯌꯥꯝꯅ ꯁ ꯀꯩꯅꯣ ꯇꯧꯅ ꯁꯥꯡꯅ ꯏꯔꯣꯏꯕ ꯉꯝꯒꯦ ꯍꯥꯏꯔꯒ ꯉꯝꯒꯦ ꯍꯥꯏꯔꯒꯗꯤ ꯑꯩꯁꯦ ꯀꯩꯅꯣ ꯉꯝꯃꯦ ꯂꯦꯞꯇꯕꯤꯗ ꯍꯟꯗ꯭ꯔꯦꯠ ꯃꯤꯇꯔ ꯐꯥꯎꯗꯤ ꯌꯥꯝꯅ ꯂꯥꯏꯅ ꯉꯝꯖꯩ ꯑꯗꯨꯒ ꯑꯗꯨꯝ ꯅꯝꯐꯨꯗ ꯑꯗꯨꯝ ꯈꯔ ꯉꯝꯅꯕ ꯑꯗꯨꯝ ꯇꯨ ꯍꯟꯗ꯭ꯔꯦꯠ ꯐꯥꯎꯕꯗꯤ ꯉꯝꯗꯤ ꯉꯝꯃꯦ ꯑꯗꯣ ꯈꯤꯇꯪꯗꯤ ꯋꯥꯅ ꯊꯣꯛꯑꯦ ꯑꯩꯉꯣꯟꯗ ꯇꯨ ꯍꯟꯗ꯭ꯔꯦꯠꯀꯨꯝꯕ ꯂꯣꯏꯕꯁꯤ ꯑꯗꯨ ꯌꯥꯝꯅ ꯅꯨꯡꯉꯥꯏꯅ ꯂꯣꯏꯕꯗꯤ ꯑꯗꯨꯝ ꯍꯟꯗ꯭ꯔꯦꯠ ꯃꯤꯇꯔ ꯂꯣꯏꯕꯁꯦ